ꯖꯦꯁꯃꯤꯟ ꯅꯠꯇ꯭ꯔꯣ ꯁꯦ ꯑꯣ ꯑꯩ ꯂꯩꯒꯤ ꯃꯔꯝꯗ ꯈꯔ ꯈꯔ ꯍꯪꯒꯦ ꯑꯩꯅ ꯈꯪꯗꯕ ꯈꯔ ꯑꯗꯨꯝ ꯍꯪꯉꯛꯑꯒꯦ ꯍꯥꯏꯗꯤ ꯑꯩꯅ ꯈꯪꯗꯕ ꯈꯔ ꯑꯗꯨꯝ ꯌꯥꯎꯔꯦꯕ ꯎꯝ ꯀꯩꯅꯣꯁꯦ ꯊꯝꯕꯥꯜꯁꯦ ꯑꯁꯤꯅ ꯀꯃꯥꯏꯅ ꯀꯃꯥꯏꯅ ꯇꯧꯕꯅꯣ ꯍꯥꯏꯗꯤ ꯃꯥꯒꯤ ꯀꯥꯟꯅꯕꯁꯤꯅ ꯀꯔꯤꯅꯣ ꯑꯗꯩꯗꯤ ꯊꯥꯕ ꯈꯨꯊꯥ ꯑꯗꯨꯏꯗꯨꯒ ꯁꯨꯝ ꯑꯗꯨꯏꯗꯣ ꯑꯩ ꯈꯪꯗꯦꯕ ꯑꯗꯣ ꯅꯪꯅ ꯍꯥꯏꯔꯞ ꯍꯥꯏꯔꯣ

ꯎꯝ ꯑꯗꯨꯗꯩꯗꯤ ꯀꯩꯅꯣꯒ ꯑꯣꯔꯀꯤꯠꯁꯦ ꯑꯁꯤꯒꯤ ꯀꯩꯅꯣꯁꯤꯗꯤ ꯀꯃꯥꯏꯅ ꯍꯥꯏꯗꯤ ꯃꯥꯅ ꯊꯥꯕ ꯈꯣꯠꯄꯗ ꯀꯃꯥꯏꯅ ꯇꯧꯏ ꯃꯥꯒꯤ ꯐꯍꯟꯅꯉꯥꯏ ꯀꯔꯤ ꯀꯔꯥꯡ ꯁꯨꯝ ꯁꯤꯖꯤꯟꯅꯕ ꯄꯣꯠꯇꯣ ꯍꯥꯏꯔꯞ

ꯂꯩ ꯀꯩꯅꯣꯒ ꯎꯝ ꯊꯔꯣꯗꯣ ꯊꯔꯣꯒꯤ ꯀꯥꯟꯅꯕꯁꯨ ꯗꯥꯜꯂꯤꯌꯥꯒ

ꯎꯝ

ꯑꯗꯨꯗ ꯑꯗꯨꯝ ꯐꯖꯅ ꯃꯣꯏꯗꯨ ꯀꯩꯅꯣ ꯇꯧ ꯉꯝꯗꯣꯏꯅꯤꯅꯦ ꯁꯅꯥꯔꯩꯗꯤ ꯑꯥ ꯎꯝ ꯎꯝ ꯑꯣ ꯁꯅꯥꯔꯩꯒ ꯁꯅꯥꯔꯩꯒꯤ ꯑꯣ ꯍꯣꯏ ꯑꯗꯨꯒꯤ ꯀꯩꯅꯣ ꯑꯗꯨꯒꯤ ꯀꯥꯟꯅꯕꯗꯣ ꯑꯩꯅ ꯈꯪꯅꯤꯡꯕꯒꯤ ꯑꯇꯣꯞꯄꯁꯤ ꯀꯔꯤ ꯍꯪꯁꯤꯒꯦ ꯍꯥꯏꯕꯗ ꯔꯣꯁꯀꯨꯝꯕꯁꯨ ꯑꯗꯨꯝ ꯀꯩꯅꯣ ꯇꯧꯋꯤꯗꯅ ꯑꯁꯤꯒꯤꯁꯨ ꯑꯝꯇ ꯍꯥꯏꯔꯛꯑꯣ

ꯎꯝ ꯍꯣꯏ ꯍꯣꯏ ꯍꯣꯏ ꯑꯗꯨꯗꯤ ꯊꯝꯃꯒꯦꯀꯣ